ꯆꯥꯛ ꯆꯥꯔꯦ ꯅꯪꯗꯤ ꯆꯥꯛ ꯆꯥꯔꯕꯣ ꯇꯨꯝꯗ꯭ꯔꯤ ꯑꯩꯈꯣꯏꯁꯨ ꯍꯧꯖꯤꯛꯇ ꯊꯕꯛ ꯈꯔ ꯑꯗꯨꯝ ꯆꯥꯛ ꯌꯦꯟꯁꯥꯡ ꯆꯥꯕ ꯂꯣꯏꯔꯒ ꯑꯗꯨꯝ ꯄꯣꯊꯥꯔ ꯂꯩꯌꯦ ꯑꯩꯈꯣꯏꯒꯤꯔꯥ ꯑꯩꯈꯣꯏꯒꯤꯗꯤꯀꯣ ꯍꯧꯖꯤꯛꯀꯥꯟꯁꯦ ꯃꯥꯔꯆ ꯑꯥ ꯐꯦꯕ꯭ꯋꯥꯔꯤ ꯗꯦꯠ ꯇ꯭ꯋꯦꯟꯇꯤꯗ ꯑꯩꯈꯣꯏꯒꯤ ꯂꯨꯏꯉꯥꯏꯅꯤ ꯂꯩꯒꯅꯤ ꯑꯩꯈꯣꯏ ꯈꯨꯟꯒꯤꯀꯣ ꯑꯗꯨꯗ ꯍꯥꯏꯕꯗꯤ ꯂꯨꯏꯉꯥꯏꯅꯤ ꯍꯥꯏꯕꯗꯤ ꯆꯤꯡꯒꯤ ꯐꯦꯁꯇꯤꯕꯦꯜꯅꯤꯅ ꯑꯗꯨꯝ ꯂꯧꯒꯨꯝꯕ ꯇꯧꯕ ꯌꯥꯔꯦ ꯍꯥꯏꯕꯒꯤ ꯀꯨꯝꯃꯩꯅꯤꯅꯀꯣ ꯑꯗꯨꯒꯤ ꯀꯨꯝꯃꯩꯗꯣ ꯑꯁꯤꯗ ꯍꯣꯏ ꯑꯩꯈꯣꯏ ꯒꯦꯠꯀꯤꯗꯤ ꯀꯦꯠꯀꯤ ꯀꯨꯝꯃꯩꯗꯨꯗꯤ ꯂꯣꯏꯔꯦ ꯑꯗꯨ ꯑꯣꯏꯔꯁꯨ ꯑꯩꯈꯣꯏ ꯈꯨꯟꯅꯀꯣ ꯇꯣꯡꯉꯥꯟꯅ ꯉꯥꯛꯄ ꯑꯗꯨ ꯗꯦꯠ ꯇ꯭ꯋꯦꯟꯇꯤꯗ ꯗꯦꯠ ꯇ꯭ꯋꯦꯟꯇꯤ ꯐꯦꯕ꯭ꯋꯥꯔꯤꯗ ꯂꯩꯌꯦ ꯍꯥꯏꯅ ꯑꯩꯈꯣꯏ ꯀꯟꯅ ꯊꯧꯔꯥꯡ ꯇꯧꯔꯤꯌꯦ ꯍꯣꯏ ꯍꯣꯏ ꯂꯥꯛꯑꯣ ꯂꯥꯛꯑꯣ ꯑꯗꯨꯒꯨꯝꯕꯗ ꯀꯣꯏꯔꯛꯇ꯭ꯔꯗꯤ ꯀꯩꯗꯧꯉꯩꯏ ꯀꯣꯏꯔꯛꯀꯅꯤ ꯅꯣꯏ ꯎꯝ ꯇ꯭ꯋꯦꯟꯇꯤ ꯐꯦꯕ꯭ꯋꯔꯤꯗꯤ ꯇ꯭ꯋꯦꯟꯇꯤ ꯐꯦꯕ꯭ꯋꯔꯤꯗꯤ ꯍꯌꯦꯡ ꯍꯥꯡꯆꯤꯠ ꯅꯠꯇ꯭ꯔꯣ

ꯎꯝ ꯍꯣꯏꯅꯦꯀꯣ ꯅꯪ ꯅꯪ ꯅꯪꯂꯁꯨ ꯑꯩ ꯅꯪꯉꯣꯏ

ꯑꯗꯣ ꯉꯁꯤꯗꯤ ꯉꯁꯤꯗꯤ ꯑꯗꯨꯝ ꯍꯌꯦꯡꯗꯤ ꯆꯠꯂꯒ ꯑꯗꯨꯝ ꯍꯌꯦꯡ ꯍꯥꯡꯆꯤꯠꯇꯒꯤꯗꯤ ꯂꯤꯁꯤꯡ ꯑꯃꯗꯤ ꯐꯪꯈ꯭ꯔꯅꯤꯅꯦꯀꯣ ꯑꯋꯥꯕꯒꯤ ꯃꯍꯨꯠ ꯍꯣꯏꯅꯦꯀꯣ ꯍꯣꯏ ꯂꯣꯀꯦꯜꯒꯤ ꯐꯦꯁꯇꯤꯕꯦꯜꯅ ꯌꯥꯝ ꯅꯨꯡꯉꯥꯏꯗ ꯂꯣꯀꯦꯜꯒꯤ ꯐꯦꯁꯇꯤꯕꯦꯜꯅ ꯒ꯭ꯌꯥꯟ ꯇꯥꯅꯀꯣ

ꯍꯣꯏ ꯇꯥꯎꯟꯒꯨꯝꯕ ꯁꯤꯇꯤꯒꯨꯝꯕꯒꯗꯤ ꯍꯣꯏ ꯁꯤꯠ ꯁꯣꯋꯤꯡ ꯐꯦꯁꯇꯤꯕꯦꯜꯅꯤ ꯑꯗꯨ ꯑꯗꯨꯒꯤ ꯀꯨꯝꯃꯩ ꯂꯣꯏꯔꯗꯤ ꯑꯩꯈꯣꯏꯗꯤ ꯑꯃꯨꯛꯀ ꯍꯧꯖꯤꯛꯇꯤ ꯃꯁꯥ ꯃꯁꯥꯒꯤ ꯑꯃꯨꯛꯀ ꯊꯕꯛ ꯍꯧꯅꯤꯡꯉꯥꯏꯁꯨ ꯇꯧꯔꯅꯤ ꯈꯨꯟꯈꯣꯏꯅ ꯑꯗꯨꯝ ꯃꯈꯣꯏꯒꯤ ꯑꯗꯨꯅꯦ ꯑꯗꯨꯅꯦ ꯍꯣꯏ ꯑꯗꯣ ꯅꯣꯏꯒꯤꯗꯤ ꯀꯔꯤ ꯀꯔꯤ ꯐꯦꯁꯇꯤꯕꯦꯜ ꯂꯩꯕ꯭ꯔꯣ ꯍꯧꯖꯤꯛꯀꯥꯟꯗꯤ ꯐꯦꯁꯇꯤꯕꯦꯜ ꯑꯣ ꯑꯁꯦꯡꯕꯀꯣ ꯑꯗꯣ ꯅꯣꯏꯒꯤ ꯈꯨꯟꯁꯨ ꯑꯁꯤꯒꯨꯝꯕ ꯂꯨꯏꯉꯥꯏꯅꯤ ꯇꯣꯡꯉꯥꯟꯅ ꯈꯨꯟꯑꯣꯏꯅꯁꯨ ꯅꯣꯏ ꯄꯥꯡꯊꯣꯛꯇ꯭ꯔꯣ ꯑꯣ ꯍꯣꯏ ꯍꯣꯏ ꯌꯥꯝ ꯐꯔꯦ ꯑꯗꯨꯃꯥꯏꯅ ꯇꯧꯔꯗꯤ ꯌꯥꯔꯦꯀꯣ ꯃꯪ ꯐꯔꯁꯦ